ꯑꯩꯈꯣꯏꯒꯤ ꯂꯩꯕꯥꯛ ꯏꯟꯗꯤꯌꯥ ꯑꯁꯤꯗ ꯂꯩꯔꯤꯕ ꯃꯦꯗꯤꯀꯦꯜ ꯐꯦꯁꯤꯂꯤꯇꯤꯒꯤ ꯍꯥꯏꯔꯨꯔꯗꯤ ꯌꯥꯝꯅ ꯆꯥꯎꯈꯠꯂꯦ ꯑꯇꯣꯞꯄ ꯀꯟꯇ꯭ꯔꯤꯁꯤꯡꯁꯤꯗ ꯂꯩꯔꯤꯕ ꯑꯇꯣꯞꯄ ꯆꯥꯎꯈꯠꯂꯕ ꯀꯟꯇ꯭ꯔꯤꯁꯤꯡꯁꯤꯗ ꯐꯪꯉꯤꯕ ꯃꯦꯗꯤꯀꯦꯜ ꯐꯦꯁꯤꯂꯤꯇꯤꯁ ꯒ ꯌꯦꯡꯅꯔꯨꯔꯕ ꯇꯥꯔꯒꯗꯤ ꯑꯩꯈꯣꯏ ꯏꯟꯗꯤꯌꯥꯁꯨ ꯄꯪꯅꯣꯞ ꯅꯣꯞꯇꯦ ꯍꯥꯏꯕ ꯌꯥꯔꯦ ꯍꯥꯏꯕꯗꯤ ꯍꯧꯖꯤꯛ ꯖꯄꯥꯟ ꯀꯣꯔꯤꯌꯥ ꯑꯃꯦꯔꯤꯀꯥ ꯖꯔꯃꯅꯤ ꯍꯥꯏꯔꯤꯕ ꯑꯆꯧꯕ ꯗꯦꯕꯂꯞ ꯑꯣꯏꯔꯕ ꯀꯟꯇ꯭ꯔꯤꯁꯤꯡꯁꯤꯗ ꯐꯪꯉꯤꯕ

ꯕ꯭ꯔꯤꯁ ꯁꯔꯖꯔꯤꯕꯨ ꯑꯣꯏꯒꯦꯔꯥ ꯃꯔꯨ ꯑꯣꯏꯕ ꯑꯩꯈꯣꯏꯒꯤ ꯑꯅꯥ ꯂꯥꯏꯌꯦꯡꯒꯤ ꯍꯤꯔꯝꯗꯁꯨ ꯑꯩꯈꯣꯏꯒꯤ ꯏꯟꯗꯤꯌꯥꯁꯦ ꯌꯥꯝꯅ ꯆꯥꯎꯈꯠꯂꯦ ꯍꯥꯏꯕ ꯌꯥꯔꯦ ꯑꯗꯨꯒ ꯑꯩꯈꯣꯏ ꯏꯟꯗꯤꯌꯥꯁꯦ ꯍꯥꯟꯅꯗꯒꯤ ꯌꯦꯡꯅꯔꯨꯔꯒꯗꯤ ꯆꯥꯎꯈꯠꯂꯛꯄꯒꯤ ꯃꯇꯨꯡ ꯏꯟꯅ ꯑꯅꯧ ꯑꯅꯧꯕ ꯇꯦꯛꯅꯣꯂꯣꯖꯤ ꯀꯌꯥ ꯄꯨꯊꯣꯔꯛꯑꯕꯅꯤꯅ

ꯀꯣꯕꯤꯗꯀꯤ ꯃꯇꯝꯗ ꯑꯩꯒꯤ ꯑꯦꯛꯁꯄꯤꯔꯤꯌꯦꯟꯁꯀꯤ ꯑꯣꯏꯅꯗꯤ ꯑꯩꯈꯣꯏꯒꯤ ꯑꯩꯈꯣꯏꯒꯤ ꯁ꯭ꯇꯦꯠ ꯑꯁꯦ ꯃꯅꯤꯄꯨꯔ ꯑꯁꯤꯗꯁꯨ ꯌꯥꯝꯅ ꯆꯥꯎꯈꯠꯂꯦ ꯑꯅꯥ ꯂꯥꯏꯌꯦꯡꯒꯤ ꯍꯤꯔꯝꯗꯁꯨ ꯑꯩꯈꯣꯏ ꯃꯅꯤꯄꯨꯔꯗꯁꯨ ꯐꯖꯅ ꯇꯦꯀꯜ ꯇꯧꯕ ꯉꯝꯈꯤ ꯍꯥꯏꯅ ꯍꯥꯏꯖꯅꯤꯡꯉꯤ ꯀꯣꯕꯤꯗꯀꯤ ꯃꯥꯒꯤ ꯍꯤꯗꯥꯛ ꯕꯦꯛꯁꯤꯅꯦꯁꯟ ꯀꯥꯞꯄꯗ ꯑꯣꯏꯔꯒꯁꯨ ꯌꯥꯝꯅ ꯊꯨꯅ ꯐꯒꯠꯄꯁꯨ ꯉꯝꯍꯟꯒꯤ ꯂꯥꯏꯕꯛ ꯊꯤꯕꯗꯒꯤ ꯁꯤꯈꯤꯕ ꯈꯔ ꯌꯥꯎꯕ ꯇꯥꯔꯒꯁꯨ ꯐꯒꯠꯄ ꯃꯤ ꯃꯁꯤꯡꯅ ꯍꯦꯟꯅ ꯍꯦꯟꯒꯠꯈꯤ ꯑꯗꯨꯕꯨ ꯑꯩꯈꯣꯏꯒꯤ ꯂꯥꯞꯂꯕ ꯈꯨꯡꯒꯪꯁꯤꯡꯁꯤꯗꯗꯤ ꯍꯧꯖꯤꯛꯀꯤ ꯍꯥꯏꯔꯤꯕ ꯐꯦꯁꯤꯂꯤꯇꯤꯁꯤꯡꯁꯤꯗꯤ ꯐꯪꯕ ꯉꯝꯗꯦ ꯍꯧꯖꯤꯛ ꯏꯝꯐꯥꯜꯗꯩ ꯈꯤꯇꯪ ꯍꯥꯏꯗꯣꯔꯛꯄ ꯃꯐꯝ ꯑꯃꯗ ꯍꯣꯁꯄꯤꯇꯥꯜ ꯑꯃꯗ ꯍꯣꯁꯄꯤꯇꯥꯜ ꯑꯃꯗ ꯂꯩꯐꯝ ꯊꯣꯛꯄ ꯑꯥꯏ ꯁꯤ ꯌꯨꯗꯒꯤ ꯆꯤꯡꯕ ꯐꯖꯅ ꯅꯤꯡꯊꯤ ꯅꯨꯡꯉꯥꯏꯅ ꯑꯃꯇ ꯂꯩꯕ ꯍꯣꯁꯄꯤꯇꯥꯜ ꯂꯩꯇ꯭ꯔꯤ ꯗꯤꯁꯇ꯭ꯔꯤꯛ ꯍꯣꯁꯄꯤꯇꯥꯜ ꯒꯨꯝꯕꯗꯁꯨ ꯑꯥꯏ ꯁꯤ ꯌꯨ ꯂꯩꯔꯦ ꯍꯥꯏꯅ ꯐꯖꯅ ꯅꯤꯡꯊꯤ ꯅꯨꯡꯉꯥꯏꯅ ꯈꯨꯠꯁꯨ ꯈꯨꯠꯂꯥꯏ ꯂꯣꯏꯅ ꯁꯨꯅ ꯂꯩꯔꯦ ꯍꯥꯏꯕ ꯍꯣꯁꯄꯤꯇꯥꯜ ꯑꯃꯇ ꯑꯩꯈꯣꯏꯅ ꯊꯦꯡꯅꯗ꯭ꯔꯤ ꯍꯥꯏꯅ ꯍꯥꯏꯖꯅꯤꯡꯉꯤ ꯑꯗꯨꯅ ꯃꯁꯤ ꯑꯩꯈꯣꯏꯒꯤ ꯍꯦꯜꯊ ꯀꯤꯌꯔ ꯁꯦꯛꯇꯔꯗ ꯐꯒꯠꯍꯟꯒꯦ ꯍꯥꯏꯕ ꯇꯥꯔꯒꯗꯤ ꯑꯩꯈꯣꯏ ꯈꯨꯡꯒꯪ ꯈꯨꯡꯒꯪꯗ ꯂꯩꯔꯤꯕ ꯄ꯭ꯔꯥꯏꯃꯥꯔꯤ ꯍꯦꯜꯊ ꯀꯤꯌꯔ ꯁꯦꯟꯇꯔ ꯁꯤꯡꯁꯤꯁꯨ ꯃꯇꯤꯛ ꯆꯥꯕ ꯈꯨꯠꯁꯨ ꯈꯨꯠꯂꯥꯏ ꯁꯔꯀꯥꯔꯅ ꯊꯥꯗꯗꯨꯅ ꯃꯈꯣꯏꯒꯤ ꯂꯩꯔꯤꯕ ꯈꯨꯠꯁꯨ ꯈꯨꯠꯂꯥꯏꯁꯤꯡꯁꯦ ꯍꯦꯟꯗꯜ ꯇꯧꯕ ꯗꯔꯀꯥꯔ ꯑꯣꯏ ꯍꯥꯏꯅ ꯍꯥꯏꯖꯅꯤꯡꯉꯤ